ꯌꯦꯁ ꯍꯜꯂꯣ ꯃꯦꯝ ꯀꯔꯤ ꯃꯇꯦꯡ ꯌꯦꯁ ꯍꯣꯏ ꯇꯥꯏꯌꯦ ꯍꯥꯏꯔꯛꯑꯣ ꯃꯦꯝ ꯍꯣꯏ ꯃꯥꯟꯅꯦ ꯍꯣꯏ ꯌꯥꯏ ꯑꯣ ꯌꯥꯏ ꯌꯥꯏ ꯌꯥꯏ ꯑꯩꯈꯣꯏꯒꯤ ꯎꯝ ꯄꯣꯠ ꯀꯛꯄꯗ ꯀꯦꯁ ꯑꯣꯟ ꯗꯤꯂꯤꯕꯔꯤ ꯌꯥꯕꯅꯤ ꯎꯝ ꯑꯧ

ꯑꯩꯈꯣꯏꯒꯤ ꯋꯦꯕꯁꯥꯏꯠꯇ ꯑꯗꯨꯝ ꯐꯪꯒꯅꯤ ꯑꯗꯨꯗ ꯀꯦꯁ ꯑꯣꯟ ꯗꯤꯂꯤꯕꯔꯤ ꯌꯥꯕ ꯑꯗꯨꯒ ꯌꯥꯗꯕꯁꯨ ꯂꯩꯌꯦ ꯑꯗꯨꯕꯨ ꯑꯩꯈꯣꯏꯒꯤꯗꯤ ꯑꯗꯨꯝ ꯀꯦꯁ ꯑꯣꯟ ꯗꯤꯂꯤꯕꯔꯤ ꯌꯥꯕꯅꯦ ꯃꯦꯝ ꯑꯣ ꯌꯥꯏ ꯌꯥꯏ ꯑꯗꯨꯁꯨ ꯌꯥꯏ ꯑꯗꯨꯕꯨ ꯀꯛꯄꯨ ꯀꯛꯈ꯭ꯔꯕ ꯑꯥ ꯍꯣꯏ ꯔꯤꯇꯟ ꯇꯧꯕ ꯌꯥꯏ ꯀꯥꯏꯗꯦ ꯑꯗꯨꯗꯤ ꯑꯗꯨ ꯃꯦꯝꯒꯤ ꯃꯦꯝꯒꯤ ꯈꯨꯠꯇ ꯂꯩꯈ꯭ꯔꯦ ꯑꯣ ꯑꯩꯈꯣꯏꯗꯤ ꯗ꯭ꯔꯦꯁ ꯑꯣꯏꯕꯅꯦ ꯃꯦꯝ ꯗ꯭ꯔꯦꯁꯇ ꯑꯣ ꯀꯤꯆꯟꯒꯤꯗꯤ ꯌꯥꯎꯗꯦ ꯍꯣꯏ ꯑꯩꯈꯣꯏꯒꯤ ꯗ꯭ꯔꯦꯁꯇ ꯑꯣꯏꯒꯅꯤ ꯑꯗꯨꯕꯨ ꯑꯩꯈꯣꯏꯒꯤꯗꯤ ꯑꯥ ꯌꯥꯝ ꯐꯕꯅꯦ ꯕ꯭ꯔꯥꯟ ꯑꯣꯏꯕꯅꯦ ꯑꯩꯈꯣꯏꯒꯤ ꯄꯣꯠ ꯆꯩꯁꯤꯡꯗꯤ ꯎꯝ ꯑꯣ ꯍꯣꯏ ꯑꯩꯈꯣꯏꯒꯤ ꯋꯦꯕꯁꯥꯏꯠꯇ ꯅꯪ ꯆꯦꯛ ꯑꯗꯨꯝ ꯇꯧꯕ ꯌꯥꯏ ꯅꯪꯒꯤ ꯑꯄꯥꯝꯕ ꯈꯟꯕ ꯌꯥꯏ ꯃꯦꯝ

ꯂꯣꯏ ꯑꯣ ꯂꯣꯏ ꯑꯦꯕꯥꯏꯂꯦꯕꯜ ꯑꯣꯏꯕꯅꯦ ꯐꯪꯕꯅꯦ ꯍꯣꯏ ꯁꯥꯏꯖꯀꯤ ꯅꯣꯏꯒꯤ ꯁꯥꯏꯖ ꯃꯇꯨꯡ ꯏꯟꯅ ꯑꯗꯨꯗꯁꯨ ꯆꯨꯁ ꯇꯧꯕ ꯌꯥꯏ ꯑꯗꯨꯒ ꯅꯣꯏꯒꯤ ꯑꯄꯥꯝꯕ ꯈꯜꯂꯒ ꯀꯛꯄ ꯌꯥꯏ ꯀ꯭ꯋꯥꯂꯤꯇꯤꯗꯤ ꯑꯩꯈꯣꯏꯒꯤ ꯑꯥ ꯍꯣꯏ ꯀ꯭ꯋꯥꯂꯤꯇꯤ ꯀ꯭ꯋꯥꯂꯤꯇꯤ ꯃꯇꯨꯡ ꯏꯟꯅ ꯑꯩꯈꯣꯏ ꯇꯧꯕꯅꯦ ꯑꯗꯨ ꯄꯩꯁꯥ ꯅꯪꯒꯤ ꯄꯩꯁꯥ ꯍꯥꯏꯕꯗꯤ ꯅꯪꯅ ꯄꯥꯝꯕ ꯑꯦꯕꯔꯦꯁ ꯄꯩꯁꯥꯗꯣ ꯑꯗꯨꯒꯤ ꯃꯇꯨꯡ ꯏꯟꯅ ꯈꯛ ꯀꯛꯄ ꯌꯥꯏꯌꯦ ꯅꯪꯒꯤ ꯎꯝ ꯑꯗꯨꯗ ꯆꯦꯛ ꯇꯧꯕ ꯌꯥꯏ ꯍꯣꯏ ꯍꯣꯏ ꯑꯣꯀꯦ ꯑꯣꯀꯦ ꯑꯣ ꯍꯣꯏ ꯍꯣꯏ ꯑꯗꯨꯗ ꯌꯦꯡꯂꯒ ꯑꯄꯥꯝꯕ ꯃꯌꯥꯝ ꯈꯟꯕꯤꯔꯒ ꯀꯛꯄꯤꯌꯨꯀꯣ ꯃꯦꯝ ꯊꯦꯡꯛ ꯌꯨ ꯎꯝ

ꯍꯣ ꯑꯗꯨ ꯑꯩꯈꯣꯏ ꯑꯗꯨꯒꯨꯝꯕꯁꯨ ꯑꯗꯨꯒꯨꯝꯕꯗꯤ ꯐꯪꯗꯦ ꯍꯥꯏꯕꯗꯤ ꯑꯩꯈꯣꯏꯒꯤ ꯔꯨꯜ ꯂꯩꯈ꯭ꯔꯕꯅꯤꯅ ꯍꯥꯏꯕꯗꯤ ꯂꯣꯏꯅꯃꯛ ꯁꯦꯠ ꯇꯧꯈ꯭ꯔꯕꯅꯤꯅꯀꯣ ꯑꯩꯒꯤꯗꯣ ꯁꯤꯅꯤ ꯍꯥꯏꯕꯗꯨ ꯍꯣꯏ ꯑꯩꯈꯣꯏ ꯑꯩꯒꯤ ꯄꯥꯔꯁꯣꯅꯦꯜꯗꯒꯤ ꯈꯥꯏꯕꯤꯔꯛꯀꯦ ꯀꯔꯤꯝ ꯈꯟꯒꯅꯨ ꯃꯌꯥꯝ ꯀꯛꯊꯠꯂꯣ ꯃꯌꯥꯝ ꯀꯛꯑꯣ ꯑꯣꯟꯂꯥꯏꯟꯗ ꯍꯣꯏ ꯃꯦꯝ ꯊꯦꯡꯛ ꯌꯨ ꯑꯗꯨꯗꯤꯀꯣ